ꯁꯥ ꯁꯟꯁꯤꯡ ꯑꯁꯤ ꯃꯃꯥꯡꯉꯩ ꯃꯇꯝꯗꯗꯤ ꯂꯧꯎ ꯁꯤꯡꯉꯨꯕ ꯂꯧ ꯈꯣꯏꯕ ꯎꯀꯥꯏ ꯇꯛꯄ ꯑꯃꯗꯤ ꯐꯧꯆꯤꯡꯕ ꯑꯁꯤꯅ ꯆꯤꯡꯕꯗ ꯁꯤꯖꯟꯅꯔꯝꯃꯤ ꯑꯗꯨꯕꯨ ꯍꯧꯖꯤꯛꯇꯤ ꯆꯥꯎꯈꯠ ꯂꯥꯛꯄꯒꯤ ꯃꯇꯨꯡ ꯏꯟꯅ ꯇ꯭ꯔꯦꯛꯇꯔꯅ ꯂꯣꯏꯅ ꯃꯍꯨꯠ ꯁꯤꯟꯈꯤꯕꯅ ꯎꯀꯥꯏ ꯇꯛꯄ ꯁꯝꯖꯦꯠ ꯎꯀꯥꯏ ꯇꯛꯄ ꯑꯁꯤ ꯈꯛꯇꯗ ꯁꯟ ꯁꯥ ꯁꯟꯁꯤꯡ ꯑꯁꯤ ꯁꯤꯖꯤꯟꯅꯔꯦ ꯑꯗꯨꯕꯨ ꯃꯍꯥꯛꯅ ꯀꯥꯟꯅꯕ ꯄꯤꯕ ꯑꯁꯤ ꯃꯍꯥꯛꯀꯤ ꯁꯥ ꯁꯟꯁꯤꯡꯒꯤ ꯃꯊꯤ ꯃꯌꯨꯡꯁꯤꯡ ꯑꯁꯤꯅ ꯑꯩꯈꯣꯏꯒꯤ ꯂꯕꯨꯛꯇ ꯍꯥꯔ ꯑꯣꯏꯅ ꯁꯤꯖꯟꯅꯩ ꯑꯗꯨꯒ ꯃꯥꯒꯤ ꯁꯪꯒꯣꯝ ꯑꯁꯤꯅꯁꯨ ꯑꯩꯈꯣꯏ ꯃꯤꯑꯣꯏꯕꯗ ꯌꯥꯝꯅ ꯀꯥꯟꯅꯕ ꯃꯆꯤ ꯑꯣꯏꯕ ꯆꯤꯟꯖꯥꯛ ꯑꯃ ꯑꯣꯏꯅ ꯁꯤꯖꯤꯟꯅꯔꯤ ꯑꯗꯨꯒ ꯃꯁꯥ ꯁꯥ ꯁꯟꯁꯤꯡ ꯑꯁꯤꯁꯨ ꯑꯩꯈꯣꯏꯅ ꯃꯤꯠ ꯑꯣꯏꯅ ꯆꯥꯕꯗ ꯁꯤꯖꯤꯟꯅꯩ